ꯍꯜꯂꯣ ꯁꯥꯔ ꯍꯌꯦꯡꯒꯤ ꯀꯥ ꯑꯍꯥꯡꯕꯒ ꯂꯩꯗꯣꯏꯔꯣ ꯁꯥꯔ ꯑꯩꯁꯦ ꯑꯦ ꯁꯤ ꯌꯥꯎꯕꯗ ꯑꯣꯏꯅ ꯄꯥꯝꯃꯦ ꯁꯥꯔ ꯑꯩꯈꯣꯏꯁꯦ ꯃꯤ ꯃꯉꯥ ꯂꯩꯗꯧꯕ ꯑꯥ ꯁꯥꯔ ꯁꯥꯔ ꯑꯩꯈꯣꯏꯁꯦ ꯍꯌꯦꯡꯁꯦ ꯄꯨꯡ ꯑꯌꯨꯛꯀꯤ ꯄꯨꯡ ꯃꯔꯤ ꯑꯗꯨꯋꯥꯏꯗ ꯂꯥꯛꯂꯒꯦ ꯁꯥꯔ ꯑꯥ ꯁꯥꯔ ꯁꯥꯔ ꯍꯣꯏ ꯁꯥꯔ ꯁꯥꯔ